ꯑꯩꯈꯣꯏꯒꯤ ꯆꯥꯛꯈꯨꯝꯗ ꯑꯩꯒꯤ ꯃꯤꯠꯅ ꯎꯕ ꯄꯣꯠ ꯂꯩꯔꯤꯕꯁꯤ ꯑꯍꯥꯟꯕꯗ ꯂꯩꯔꯪ ꯎꯏ ꯂꯩꯔꯪ ꯍꯥꯏꯕꯁꯤ ꯑꯩꯈꯣꯏꯅ ꯃꯩ ꯊꯥꯒꯠꯂꯒ ꯆꯥꯛ ꯊꯣꯡꯐꯝ ꯑꯗꯨꯕꯨꯅꯤ ꯃꯊꯪꯗ ꯆꯐꯨ ꯍꯥꯏꯕ ꯑꯃꯒ ꯎꯌꯥꯟ ꯍꯥꯏꯕ ꯑꯃꯒ ꯂꯩ ꯆꯐꯨꯒ ꯎꯌꯥꯟꯒ ꯑꯁꯤꯅ ꯆꯐꯨꯁꯤꯅ ꯆꯥꯛ ꯊꯣꯡꯅꯕꯅꯤ ꯑꯗꯨꯒ ꯎꯌꯥꯟ ꯍꯥꯏꯁꯤꯅ ꯑꯩꯈꯣꯏꯅ ꯑꯦꯟꯁꯥꯡ ꯊꯣꯡꯅꯕ ꯄꯣꯠꯅꯤ ꯀꯣꯟ ꯑꯗꯨꯕꯨ ꯎꯌꯥꯟ ꯀꯧꯋꯤ ꯑꯗꯨꯗꯨꯒ ꯃꯊꯪꯗ ꯆꯦꯒꯞ ꯎꯒꯅꯤ ꯆꯦꯒꯞꯁꯤ ꯑꯩꯈꯣꯏꯅ ꯃꯈꯜ ꯑꯅꯤ ꯊꯣꯛꯅ ꯈꯥꯏꯗꯣꯛꯏ ꯑꯃꯅ ꯃꯩꯔꯧ ꯆꯦꯒꯞ ꯍꯥꯏꯕ ꯑꯃ ꯑꯗꯨꯒ ꯆꯦꯒꯞ ꯍꯥꯏꯕ ꯑꯃ ꯃꯩꯔꯧ ꯆꯦꯒꯞ ꯍꯥꯏꯕꯁꯤꯅ ꯑꯩꯈꯣꯏꯅ ꯁꯤꯡꯒꯤ ꯃꯅꯨꯡꯗ ꯍꯥꯏꯗꯤ ꯃꯩ ꯆꯥꯛꯏꯕꯗꯨꯒꯤ ꯃꯅꯨꯡꯗ ꯑꯩꯈꯣꯏꯅ ꯄꯣꯠ ꯑꯃ ꯂꯧꯅꯤꯡꯕ ꯃꯇꯝꯗ ꯃꯩꯔꯧ ꯆꯦꯒꯞ ꯑꯁꯤ ꯁꯤꯖꯤꯟꯅꯒꯅꯤ ꯑꯗꯨꯗꯨꯒ ꯑꯩꯈꯣꯏꯅ ꯆꯦꯒꯞ ꯍꯥꯏꯔꯛ ꯇꯥꯔꯒꯗꯤ ꯑꯇꯣꯞꯄ ꯆꯦꯒꯞ ꯑꯃꯁꯤꯅ ꯑꯩꯈꯣꯏꯅ ꯍꯥꯏꯗꯤ ꯆꯐꯨꯒꯨꯝꯕ ꯊꯥꯡꯊꯅꯤꯡꯕ ꯈꯣꯠꯄ ꯀꯥꯟꯗ ꯑꯩꯈꯣꯏꯅ ꯁꯤꯖꯤꯟꯅꯕꯗꯨ ꯆꯦꯒꯞ ꯀꯧꯋꯤ ꯑꯗꯨꯗꯨꯒ ꯃꯊꯪꯗ ꯑꯩꯅ ꯎꯔꯤꯕ ꯄꯣꯠꯁꯤ ꯊꯥꯡ ꯊꯥꯡ ꯁꯣꯔꯤ ꯁꯣꯔꯤ ꯑꯁꯤ ꯎꯏ ꯁꯣꯔꯤ ꯑꯁꯤꯅ ꯀꯔꯤꯅꯣ ꯍꯥꯏꯀꯥꯟꯗ ꯑꯩꯈꯣꯏꯅ ꯄꯣꯠ ꯑꯃ ꯁꯣꯏꯕꯀꯥꯟꯗ ꯁꯤꯖꯤꯟꯅꯕ ꯄꯣꯠ ꯑꯃ ꯈꯥꯏꯅꯤꯡꯕ ꯁꯣꯏꯅꯤꯡꯕ ꯑꯗꯨꯗꯨꯒ ꯁꯦꯝꯅꯤꯡꯕ ꯃꯇꯝꯗ ꯑꯦꯟꯁꯥꯡ ꯁꯦꯝꯕꯀꯥꯟꯗ ꯆꯪꯗꯕ ꯌꯥꯗꯕ ꯄꯣꯠ ꯑꯗꯨ ꯁꯣꯔꯤꯁꯤꯅꯤ